ꯒꯦꯝ ꯁꯥꯟꯅꯕ ꯈꯨꯡꯒꯪꯒꯤ ꯃꯤꯑꯣꯏꯁꯤꯡꯗ ꯀꯥꯟꯅꯕ ꯃꯌꯥꯝ ꯑꯃ ꯄꯤ ꯀꯥꯟꯅꯕꯁꯤꯡꯗꯨꯗꯤ ꯀ꯭ꯂꯕꯅ ꯋꯥꯔꯤꯕ ꯏꯃꯨꯡꯗꯨꯕꯨ ꯂꯥꯏꯔꯤꯛ ꯇꯝꯕꯤꯕꯗ ꯃꯇꯦꯡ ꯄꯥꯡꯏ ꯃꯥꯒꯤ ꯆꯥꯅꯕ ꯁꯥꯟꯅꯕꯗ ꯗꯥꯏꯠ ꯆꯪꯒꯗꯧꯕꯁꯤꯡ ꯃꯇꯝ ꯈꯨꯗꯤꯡꯃꯛꯇ ꯈꯨꯡꯒꯪꯒꯤ ꯃꯤꯁꯤꯡꯅ ꯏꯃꯨꯡ ꯋꯥꯔꯤꯕꯗꯨꯕꯨ ꯃꯇꯦꯡ ꯄꯥꯡꯕꯤ ꯃꯥꯒꯤ ꯅꯥꯕꯗꯁꯨ ꯃꯇꯝ ꯈꯨꯗꯤꯡꯃꯛꯇ ꯏꯃꯨꯡꯗꯨꯕꯨ ꯁꯥꯟꯅꯔꯤꯕꯅꯤꯅ ꯃꯥꯕꯨ ꯌꯦꯡꯁꯤꯟꯕꯤ